ꯍꯜꯂꯣ ꯑꯣꯖꯥ ꯑꯣꯖꯥ ꯑꯩꯈꯣꯏꯁꯨ ꯂꯣꯏꯅꯉꯥꯏꯅꯦꯅ ꯀꯟꯅ ꯍꯣꯠꯅꯕꯅꯦ ꯍꯧꯖꯤꯛ ꯏꯔꯥꯡꯁꯤꯒ ꯀꯔꯤꯁꯤꯒ ꯒꯥꯔꯤꯒꯤ ꯄꯥꯔꯠꯇꯨ ꯏꯝꯐꯥꯜꯗ ꯆꯦꯟꯈꯤꯕꯅꯤ ꯌꯧꯔꯛꯀꯗꯧꯔꯦꯅ ꯍꯥꯏꯔꯦ ꯑꯗꯨ ꯉꯁꯤ ꯍꯨꯝꯅꯤ ꯃꯔꯤꯅꯤ ꯁꯤꯗꯕꯨꯗꯤ ꯂꯣꯏꯁꯟꯅꯉꯥꯏꯗꯤ ꯍꯣꯠꯅꯒꯦ ꯄꯥꯔꯠꯇꯨꯗꯤ ꯌꯧꯔꯛꯑꯅꯤꯅ ꯍꯥꯏꯕꯅꯦ ꯑꯣ ꯉꯁꯤ ꯅꯣꯡ ꯅꯤꯅꯤꯁꯤꯗ ꯑꯩ ꯃꯔꯣꯟ ꯍꯥꯏꯔꯛꯑꯒꯦ ꯄꯥꯔꯠꯇꯨ ꯍꯦꯛ ꯌꯧꯔꯛꯄꯒ ꯁꯦꯝꯕ ꯁꯥꯕ ꯂꯣꯏꯁꯟꯅꯡꯉꯥꯏ ꯑꯩꯈꯣꯏ ꯀꯟꯅ ꯍꯣꯠꯅꯒꯦ ꯑꯣ ꯑꯩ ꯑꯣ ꯑꯣꯖꯥꯗ ꯐꯣꯟ ꯇꯧꯔꯒ ꯍꯥꯏꯔꯛꯑꯒꯦ